ꯃ꯭ꯌꯨꯅꯤꯁꯤꯄꯥꯂꯤꯇꯤ ꯑꯃꯁꯨꯡ ꯄꯟꯆꯥꯌꯦꯠꯅ ꯁꯔꯨꯛ ꯌꯥꯔꯤꯕ ꯃꯔꯨ ꯑꯣꯏꯕ ꯂꯝꯁꯤꯡ ꯑꯗꯨ ꯈꯔ ꯑꯩ ꯍꯥꯏꯖꯔꯛꯀꯦ ꯑꯍꯥꯟꯕꯗ ꯏꯝꯐꯥꯜ ꯃ꯭ꯌꯨꯅꯤꯁꯤꯄꯥꯜ ꯀꯣꯑꯣꯄꯔꯦꯁꯟ ꯃꯌꯥꯡ ꯏꯝꯐꯥꯜ ꯃ꯭ꯌꯨꯅꯤꯁꯤꯄꯥꯜ ꯀꯣꯑꯣꯄꯔꯦꯁꯟ ꯁꯃꯨꯔꯧ ꯃ꯭ꯌꯨꯅꯤꯄꯥꯜ ꯀꯥꯎꯟꯁꯤꯜ ꯊꯣꯡꯈꯣꯡ ꯂꯛꯁꯃꯤ ꯃ꯭ꯌꯨꯅꯤꯁꯤꯄꯥꯜ ꯀꯥꯎꯟꯁꯤꯜ ꯋꯥꯡꯒꯣꯏ ꯃ꯭ꯌꯨꯅꯤꯁꯤꯄꯥꯜ ꯀꯥꯎꯟꯁꯤꯜꯅꯆꯤꯡꯕꯅꯤ ꯑꯗꯨꯒ

ꯃ꯭ꯌꯨꯅꯤꯁꯤꯄꯥꯜꯂꯤꯇꯤꯒꯤ ꯊꯕꯛ ꯍꯥꯏꯔꯒꯗꯤ ꯃ꯭ꯌꯨꯅꯤꯁꯤꯄꯥꯜꯂꯤꯇꯤꯁꯤ ꯑꯌꯥꯝꯕꯅ ꯑꯩꯈꯣꯏꯒꯤ ꯑꯔꯕꯥꯟ ꯑꯣꯏꯕ ꯁꯤꯇꯤꯗ ꯑꯩꯈꯣꯏ ꯁ꯭ꯋꯥꯏꯗ ꯃꯣꯏꯁꯦ ꯌꯦꯡꯁꯤꯜꯂꯤ ꯃꯣꯏꯒꯤ ꯃꯊꯧꯗꯤ ꯂꯝꯕꯤ ꯊꯣꯡ ꯁꯣꯔꯣꯛ ꯐꯖꯅ ꯅꯥꯟꯅ ꯁꯦꯝꯕ ꯑꯗꯨꯒ ꯗ꯭ꯔꯦꯟꯅꯦꯖ ꯐꯖꯅ ꯌꯦꯡꯁꯤꯟꯕꯤꯕ ꯑꯗꯨꯗꯒꯤꯗꯤ ꯑꯩꯈꯣꯏꯒꯤ ꯂꯝꯕꯤ ꯊꯣꯡꯁꯦ ꯐꯖꯅ ꯁꯦꯝꯕꯤꯔꯕ ꯃꯇꯨꯡꯁꯤꯗ ꯀꯔꯤ ꯀꯔꯤ ꯅꯨꯡꯉꯥꯏꯅ ꯀꯩꯀꯩ ꯇꯧꯕ ꯌꯥꯕꯒꯦ ꯍꯥꯏꯕꯒꯤ ꯄꯣꯠꯂꯝꯁꯤꯡ ꯑꯁꯤ ꯃꯣꯏꯒꯤ ꯃꯊꯧꯅꯤ ꯑꯗꯨꯗꯒꯤꯗꯤ ꯄꯟꯆꯥꯌꯦꯠꯀꯤ ꯃꯊꯧ ꯍꯥꯏꯕꯕꯨ ꯃꯣꯏꯗꯤ ꯄꯟꯆꯥꯌꯦꯠꯅꯕꯨ ꯑꯅꯝꯕꯅ ꯔꯨꯔꯦꯜ ꯑꯣꯏꯕ ꯖꯒꯥꯗ ꯄꯟꯆꯥꯌꯦꯠꯁꯤꯅ ꯄꯨꯏꯌꯦ ꯄꯟꯆꯥꯌꯦꯠꯅꯕꯨ ꯑꯩꯈꯣꯏꯒꯤ ꯂꯩꯀꯥꯏꯗꯨꯗ ꯇꯧꯔꯤꯕ ꯊꯧꯗꯣꯛ ꯋꯥꯊꯣꯛꯁꯤꯡ ꯑꯗꯨꯗꯒꯤꯗꯤ ꯀꯔꯤꯒꯨꯝꯕ ꯂꯩꯀꯥꯏꯗ ꯏꯔꯥꯡ ꯑꯃ ꯊꯣꯛꯄ ꯇꯥꯔꯒꯁꯨ ꯂꯩꯀꯥꯏꯗꯨꯗ ꯊꯧꯗꯣꯛ ꯋꯥꯊꯣꯛ ꯍꯥꯏꯇꯥꯔꯦ ꯑꯦꯅꯤ ꯇꯧꯔꯛꯄ ꯃꯇꯝ ꯑꯝꯗ ꯄꯟꯆꯥꯌꯦꯠꯇ ꯍꯥꯟꯅ ꯇꯥꯅꯒꯅꯤ ꯑꯗꯨꯒ ꯄꯟꯆꯥꯌꯦꯠꯅ ꯄꯤꯔꯛꯄ ꯃꯣꯏꯒꯤ ꯋꯥꯍꯟꯊꯣꯛꯇꯨꯒꯤ ꯃꯇꯨꯡꯏꯟꯅ ꯊꯕꯛ ꯇꯧꯏ